ꯁꯣꯝꯗ ꯌꯦꯟ ꯉꯥꯅꯨ ꯊꯝꯕ ꯃꯤꯅ ꯀꯃꯥꯏꯅ ꯃꯣꯏꯒꯤ ꯐꯥꯔꯝꯗ ꯊꯝꯅꯤꯡꯉꯥꯏ ꯌꯦꯟꯒ ꯉꯥꯅꯨꯒꯤ ꯃꯆꯥꯁꯤꯡ ꯈꯥꯛꯂꯤ ꯍꯥꯏꯕꯁꯤ ꯐꯦꯛꯇꯔꯁ ꯌꯥꯝ ꯂꯩꯌꯦ ꯄ꯭ꯔꯗꯛꯁꯟ ꯒꯨꯠꯁ ꯋꯦꯗꯔꯒꯤꯁꯨ ꯑꯗꯨꯒ ꯂꯩꯔꯤꯕ ꯃꯆꯟꯁꯤꯡꯁꯦ ꯃꯥꯔꯀꯦꯠꯀꯤ ꯗꯤꯃꯥꯟ ꯀꯃꯥꯏꯅ ꯆꯠꯄꯒꯨꯝꯕ ꯎꯏ ꯑꯍꯥꯟꯕꯗꯨꯗ ꯄ꯭ꯔꯗꯛꯁꯟꯒꯤ ꯒꯣꯜꯁꯗꯒꯤ ꯌꯦꯔꯨꯝ ꯄꯤꯕ ꯀꯔꯤꯒꯤ ꯖꯥꯠꯅ ꯍꯤꯞꯅ ꯄꯤꯌꯦ ꯑꯗꯨꯒ ꯁꯥ ꯄꯤꯕꯗꯨꯒꯤ ꯒꯤ ꯖꯥꯠꯅ ꯐꯩꯌꯦ ꯍꯥꯏꯕꯗꯤ ꯃꯣꯏꯅ ꯆꯥꯎꯈꯠꯄꯒ ꯃꯇꯝ ꯌꯦꯡꯂꯒ ꯑꯗꯨꯒ ꯑꯅꯤꯃꯛ ꯌꯦꯔꯨꯝꯒ ꯁꯥꯁꯤ ꯌꯥꯝ ꯄꯤꯕ ꯉꯝꯕ ꯖꯥꯠ ꯈꯟꯕ ꯑꯅꯤꯁꯨꯕꯗꯨꯗ ꯀ꯭ꯂꯥꯏꯃꯦꯠꯀ ꯋꯦꯗꯔꯗꯒꯤ ꯈꯟꯕ ꯖꯥꯇꯤ ꯑꯃ ꯑꯃꯅ ꯑꯌꯦꯡꯕꯒꯤ ꯀ꯭ꯂꯥꯏꯃꯦꯠ ꯐꯕ ꯑꯇꯩꯅ ꯋꯥꯝ ꯑꯣꯏꯕꯗꯨꯗ ꯐꯕ ꯑꯍꯟꯁꯨꯕꯗꯨꯗ ꯔꯤꯁꯣꯔꯁꯦꯁꯀꯤꯗꯁꯨ ꯌꯦꯟꯒ ꯉꯥꯅꯨꯒꯤ ꯖꯥꯠ ꯑꯦꯕꯥꯏꯂꯦꯕꯤꯂꯤꯇꯤꯗꯁꯨ ꯑꯗꯨꯒ ꯄꯩꯁꯥꯒ ꯏꯁꯄꯦꯁꯒ ꯌꯥꯝ ꯊꯝꯕ ꯃꯐꯝ ꯃꯔꯤꯁꯨꯕꯗꯨꯗ ꯃꯥꯔꯀꯦꯠꯇ ꯗꯤꯃꯥꯟ ꯍꯥꯏꯕꯗꯤ ꯃꯤ ꯃꯌꯥꯝꯅ ꯀꯩꯒꯤ ꯖꯥꯠ ꯑꯣꯏꯅ ꯄꯥꯝꯃꯤ ꯊꯥꯒ ꯌꯦꯔꯨꯝꯒꯤ

ꯃꯉꯥꯁꯨꯕꯗꯨꯗ ꯂꯥꯏꯅꯥꯗ ꯁꯤꯗꯕꯒꯤ ꯖꯥꯠ ꯌꯥꯝ ꯇꯥꯡꯕ ꯌꯦꯟꯒ ꯉꯥꯅꯨꯒꯨꯝꯕ ꯑꯗꯨꯒ ꯑꯔꯣꯏꯕꯗꯨꯗ ꯕ꯭ꯔꯤꯠꯁ ꯃꯈꯜꯒꯤ ꯃꯤꯅ ꯄꯥꯏꯕ ꯌꯥꯕ ꯅꯠꯇ꯭ꯔꯒ ꯌꯥꯝ ꯑꯦꯒ꯭ꯔꯤꯁꯤꯐ ꯑꯣꯏꯕ ꯖꯥꯠ ꯕ꯭ꯔꯤꯠꯁꯀꯤ ꯃꯈꯜ ꯃꯈꯜꯁꯤ ꯂꯣꯌꯔꯒꯤ ꯕ꯭ꯔꯤꯠꯇꯒꯤ ꯍ꯭ꯋꯥꯏꯠ ꯂꯦꯛ ꯍꯣꯔꯟ ꯑꯉꯧꯕ ꯖꯥꯠ ꯌꯦꯔꯨꯝ ꯌꯥꯝ ꯄꯤꯕ ꯉꯝꯕ ꯖꯥꯠꯅꯤ ꯔꯨꯠ ꯑꯥꯏꯂꯦꯟ ꯔꯥꯏꯠ ꯕ꯭ꯔꯤꯠ ꯀꯂꯔ ꯑꯣꯏꯕ ꯌꯦꯔꯨꯝ ꯌꯥꯝ ꯄꯤꯕ ꯑꯗꯨꯒ ꯁꯛꯁꯨ ꯍꯦꯜꯗꯤ ꯑꯣꯏꯕꯅꯤ ꯄꯣꯂꯔꯒꯤ ꯕ꯭ꯔꯤꯠꯇꯒꯤ ꯀꯣꯅꯤꯁ ꯀ꯭ꯔꯣꯁ ꯌꯥꯝ ꯊꯨꯅ ꯆꯥꯎꯈꯠꯄ ꯌꯦꯟꯕ ꯖꯥꯇꯤ ꯐ꯭ꯔꯤꯗꯝ ꯔꯦꯟꯖꯦꯁ ꯆꯥꯎꯈꯠꯄꯗꯤ ꯁ꯭ꯂꯣꯋꯦꯒꯤ ꯑꯗꯨꯁꯨ ꯃꯣꯏꯒꯤ ꯁꯥ ꯌꯦꯟ ꯍꯥꯎꯕꯅꯤ ꯑꯅꯤꯃꯛ ꯌꯦꯟꯕ ꯌꯦꯔꯨꯝꯒ ꯁꯥꯗꯒꯤ ꯕ꯭ꯔꯤꯠꯁꯤꯡꯁꯤ ꯄ꯭ꯂꯦ ꯃꯥꯎꯠ ꯔꯣꯛ ꯑꯣꯄꯤꯡ ꯇꯣꯟꯒꯨꯝꯕ ꯑꯣꯏꯌꯦ ꯑꯗꯨꯒ ꯍꯦꯔꯤꯇꯦꯖ ꯕ꯭ꯔꯤꯠꯇꯒꯤ ꯖꯔꯁꯤ ꯖꯌꯣꯡꯒ ꯑꯥꯎꯁꯇ꯭ꯔꯂꯣꯞ ꯕ꯭ꯔꯤꯠ ꯃꯌꯥꯝ ꯀꯃꯥꯏꯅ ꯍꯥꯏꯕꯁꯤ ꯆꯥꯎꯈꯠꯄꯒꯤ ꯔꯦꯠ ꯌꯦꯔꯨꯝꯒꯤ ꯀꯂꯔ ꯁꯥꯏꯖ ꯑꯗꯨꯒ ꯇꯦꯝꯄꯔꯃꯦꯟ ꯌꯥꯝ ꯆꯥꯗꯕꯒꯤ ꯕ꯭ꯔꯤꯠ ꯑꯁꯤꯒꯤ ꯐꯦꯛꯇꯔ ꯃꯌꯥꯝ ꯌꯦꯡꯂꯒ ꯈꯜꯂꯨꯕꯅꯤ